ꯄꯥꯡꯊꯣꯛꯏ ꯁꯝꯅ ꯍꯥꯏꯔꯕꯗ ꯏꯗ ꯃꯨꯁꯂꯤꯝꯁꯤꯡꯒꯤ ꯏꯗ ꯏꯗ ꯑꯁꯤ ꯂꯥꯛꯄ ꯃꯇꯝꯗ ꯇ꯭ꯔꯦꯗꯤꯁꯟꯅꯦꯜ ꯇꯨꯔꯤꯖꯝꯁꯤꯡꯅ ꯂꯥꯛꯄ ꯃꯇꯝꯗ ꯏꯗ ꯑꯁꯤ ꯌꯥꯎꯕꯗ ꯑꯩꯈꯣꯏꯗ ꯀꯥꯟꯅ ꯍꯧꯕ ꯃꯌꯥꯝ ꯑꯃ ꯌꯥꯎꯒꯅꯤ ꯃꯃꯥꯡꯗ ꯈꯪꯍꯧꯗꯕ ꯀꯌꯥ ꯈꯪꯂꯝꯗꯕ ꯀꯌꯥ ꯃꯁꯤꯗ ꯌꯥꯎꯕ ꯃꯇꯝꯗ ꯃꯈꯣꯏꯅ ꯈꯪꯕ ꯉꯝꯒꯅꯤ ꯁꯝꯅ ꯍꯥꯏꯔꯛꯄ ꯃꯇꯝꯗ ꯃꯈꯣꯏꯅ ꯈꯪꯂꯝꯗꯕ ꯍꯥꯏꯔꯕꯗꯤ ꯑꯩꯈꯣꯏꯅ ꯃꯈꯣꯏꯒꯤ ꯂꯥꯏ ꯈꯨꯔꯨꯝꯕ ꯑꯁꯤ ꯑꯩꯈꯣꯏꯅ ꯈꯪꯂꯝꯗꯕ ꯌꯥꯏ ꯑꯃꯨꯁꯡ ꯑꯌꯨꯛꯇ ꯉꯟꯅ ꯍꯧꯒꯠꯄ ꯑꯃꯁꯨꯡ ꯆꯥꯕ ꯊꯛꯄ ꯍꯩꯔꯥ ꯆꯥꯃꯤꯟꯅꯕꯒꯤ ꯐꯦꯁꯇꯤꯕꯦꯜ ꯑꯁꯤꯁꯨ ꯃꯈꯣꯏꯅ ꯈꯪꯂꯝꯗꯕ ꯑꯁꯤ ꯃꯁꯤ ꯌꯥꯎꯕꯗ ꯃꯈꯣꯏꯗ ꯀꯥꯟꯅꯒꯅꯤ